ꯀꯤꯍꯣꯝꯁꯦ ꯑꯩꯈꯣꯏꯒꯤ ꯀꯩꯅꯣꯗ ꯐꯪꯉꯦ ꯁꯤꯒꯤ ꯏꯅꯛ ꯅꯛꯅ ꯑꯩꯈꯣꯏꯒꯤ ꯀꯩꯅꯣꯗ ꯅꯥꯎꯔꯦꯝ ꯃꯃꯥꯡꯒꯤ ꯏꯁꯣꯛ ꯆꯤꯡꯐꯨ ꯆꯤꯡ ꯁꯤꯗꯁꯨ ꯐꯪꯉꯦ ꯃꯈꯥ ꯍꯥꯏꯗꯔꯒꯅ ꯑꯩꯈꯣꯏꯒꯤ ꯊꯤꯅꯨꯡꯒꯩ ꯃꯅꯤꯡꯒꯤ ꯆꯤꯡ ꯁꯤꯗꯁꯨ ꯐꯪꯉꯦ ꯐꯪꯕꯨꯗꯤ ꯐꯪꯉꯦ ꯑꯗꯣ ꯁ꯭ꯋꯥꯏꯗꯁꯨ ꯑꯗꯣ ꯌꯥꯝ ꯀꯟꯅ ꯊꯥꯅꯕꯗꯤ ꯑꯣꯏꯗꯕ ꯑꯩꯈꯣꯏ ꯁꯤ ꯃꯅꯤꯡꯗꯁꯨ ꯑꯗꯨꯝ ꯐꯪꯉꯦ ꯆꯤꯡ ꯁꯤꯗꯁꯨ ꯐꯪꯕꯒꯤꯗꯤ

ꯍꯣꯏ ꯍꯣꯏ ꯍꯥꯏꯕꯤꯌꯨ ꯎꯝ ꯐꯪꯉꯦ ꯐꯪꯉꯦ ꯀꯤꯍꯣꯝꯒꯤꯅ ꯑꯗꯥꯏꯗ ꯐꯪꯉꯦ ꯍꯧꯖꯤꯛ ꯍꯥꯏꯔꯤꯕ ꯑꯗꯨꯒ ꯀꯣꯝꯂꯥꯒꯨꯝꯕꯁꯤꯅ ꯑꯩꯈꯣꯏꯒꯤ ꯑꯩꯈꯣꯏꯒꯤ ꯁꯤꯒꯤ ꯕꯤꯁꯅꯨꯄꯨꯔ ꯃꯅꯤꯡ ꯆꯤꯡ ꯈꯧꯕꯨꯝ ꯁꯣꯝꯗꯁꯨ ꯐꯪꯉꯦ ꯀꯣꯝꯂꯥꯒꯤ ꯐꯥꯔꯝ ꯐꯖꯅ ꯇꯧꯔꯦ ꯑꯗꯨꯒ ꯁꯣꯝ ꯅꯣꯅꯦ ꯁꯥꯏꯠꯇꯅ ꯑꯋꯥꯡ ꯈꯨꯜꯂꯣꯝꯗꯒꯤ ꯐꯖꯅ ꯐꯪꯉꯦ ꯀꯣꯝꯂꯥꯁꯦ ꯑꯋꯥꯡ ꯈꯨꯟ ꯂꯣꯝꯒꯤ ꯀꯣꯝꯂꯥꯁꯦ ꯌꯥꯝ ꯐꯖꯩꯌꯦ ꯁꯣꯝꯗꯒꯤ ꯄꯨꯊꯣꯔꯛꯄꯁꯤꯅ ꯑꯩꯈꯣꯏ ꯈ꯭ꯋꯥꯏꯔꯝꯕꯟ ꯀꯩꯊꯦꯟꯁꯤꯗꯩꯁꯤꯗ ꯄꯨꯂꯞ ꯄꯨꯂꯞ ꯄꯨꯊꯣꯔꯛꯑꯒ ꯁꯤꯗ ꯊꯥꯕ ꯌꯣꯟꯕ ꯇꯧꯔꯤꯁꯦ ꯁꯤꯗꯩꯁꯤꯗ ꯇꯧꯋꯦ ꯀꯣꯝꯂꯥꯒꯨꯝꯕꯁꯤꯅ ꯑꯣ ꯊꯣꯂꯛꯑꯁꯨ ꯃꯣꯏꯁꯨ ꯃꯇꯝ ꯅꯥꯏꯅꯦ ꯍꯧꯖꯤꯛ ꯍꯧꯖꯤꯛꯇꯤ ꯃꯣꯏꯁꯦ ꯃꯇꯝꯗꯤ ꯑꯣꯏꯗꯕ꯭ꯔꯥ ꯈꯜꯂꯦ ꯍꯥꯏꯗꯤ ꯁ꯭ꯋꯥꯏꯗꯗꯨꯝ ꯍꯧꯗꯤ ꯍꯧꯋꯦ ꯑꯗꯨꯁꯨ ꯌꯥꯝ ꯇꯥꯡꯅ ꯍꯧꯅꯔꯦ ꯑꯩꯈꯣꯏꯁꯤꯗ ꯌꯨꯝꯂꯛꯇ ꯍꯧꯕꯁꯦ ꯍꯥꯟꯅꯗꯤ ꯐꯖꯅ ꯑꯗꯨꯝ ꯍꯧꯅꯔꯝꯃꯦ ꯍꯧꯖꯤꯛꯇꯤ ꯑꯗꯨꯝ ꯑꯗꯨꯃꯥꯏꯅ ꯍꯧꯕꯗꯣ ꯑꯣꯏꯗ꯭ꯔꯦ ꯃꯣꯏꯁꯤꯅ ꯃꯇꯝ ꯈꯔ ꯅꯥꯏꯔ ꯑꯗꯨ ꯃꯣꯏꯁꯤꯁꯨ ꯌꯥꯝ ꯍꯥꯎꯋꯦ ꯃꯨꯜꯂꯀꯥꯟꯗ ꯌꯥꯝ ꯐꯖꯩꯌꯦ ꯌꯦꯡꯕ ꯃꯇꯝꯗꯁꯨ ꯑꯩꯈꯣꯏꯒꯤ ꯍꯩꯅꯧ ꯑꯃꯨꯟꯕꯗꯧꯅ ꯍꯪꯒꯝꯄꯥꯟꯑꯣꯏ ꯀꯩꯑꯣꯏ ꯇꯧꯔ ꯆꯪꯉꯒꯀꯣ ꯌꯥꯝ ꯐꯖꯩ ꯌꯦꯡꯕꯗ ꯑꯧ ꯑꯧ ꯋꯥꯠꯂꯤ ꯋꯥꯠꯂꯤ ꯐꯪꯕꯗꯤ ꯐꯪꯒꯅꯤ ꯑꯗꯨꯕꯨ ꯑꯩꯈꯣꯏꯒꯤ ꯁꯤ ꯇꯝꯄꯥꯛ ꯑꯦꯔꯤꯌꯥꯗ ꯑꯣꯏꯅꯗꯤ ꯐꯪꯉꯔꯣꯏ ꯃꯁꯤ ꯍꯧꯖꯤꯛꯀꯤ ꯁꯨꯝ ꯍꯧꯖꯤꯛꯀꯤ ꯈꯧꯕꯨꯝ ꯊꯪꯒꯥꯜ ꯍꯥꯏꯔꯤꯕ ꯑꯁꯣꯝꯗꯒꯤ ꯆꯤꯡꯒꯤ ꯂꯝ ꯑꯣꯏꯕꯅꯤꯅ ꯃꯣꯏꯒꯤ ꯑꯩꯈꯣꯏ ꯁ꯭ꯋꯥꯏꯒ ꯇꯝꯄꯥꯛꯀ ꯃꯣꯏ ꯀꯩꯅꯣꯒꯗꯤ ꯈꯔ ꯈꯦꯠꯅꯕꯅꯤꯅ ꯂꯩꯍꯥꯎꯗꯣ ꯑꯗꯨꯝ ꯑꯌꯥꯝꯕꯅ ꯃꯣꯏ ꯑꯁꯣꯝꯗꯗꯤ ꯂꯣꯏꯅ ꯐꯪꯉꯦ ꯑꯗꯨ ꯂꯂꯣꯜ ꯂꯤꯇꯤꯛ ꯇꯧꯕꯖꯁꯤꯅ ꯂꯣꯏꯅ ꯄꯨꯊꯣꯔꯛꯑꯦ ꯑꯗꯨ ꯇꯥꯡꯗꯤ ꯇꯥꯡꯉꯦ ꯃꯇꯝ ꯅꯠꯇꯕꯅꯤꯅ ꯃꯣꯏꯁꯦ ꯍꯣꯏ ꯑꯗꯣ ꯃꯇꯝꯗꯣ ꯍꯣꯏ ꯌꯥꯏ ꯌꯥꯏ ꯀꯩꯁꯨꯝ ꯀꯥꯏꯗꯦ ꯑꯗꯣ ꯀꯔꯤ ꯅꯨꯃꯤꯠꯅꯣ ꯍꯥꯏꯕꯗꯣ ꯑꯩꯉꯣꯟꯗ ꯍꯥꯟꯅ ꯑꯝꯇꯪ ꯍꯥꯏꯕꯤꯔꯛꯑꯣ ꯍꯥꯏꯗꯤ ꯃꯔꯝꯗꯤ ꯑꯩ ꯁꯣꯝꯗ ꯑꯇꯣꯞꯄ ꯃꯤꯁꯤꯡꯒꯤꯁꯨ ꯑꯗꯨꯝ ꯁꯨꯃꯥꯏꯅ ꯚꯤꯖꯤꯠ ꯇꯧꯕ ꯆꯠꯄ ꯈꯣꯠꯄꯀꯣ ꯑꯗꯨꯝ ꯒꯥꯏꯠ ꯇꯧꯕꯒꯤ ꯀꯩꯅꯣꯗꯨꯁꯨꯃ ꯂꯩꯕꯅꯤꯅ ꯑꯗꯨꯝ ꯃꯇꯝꯗꯨꯃ ꯑꯍꯥꯡꯕ ꯑꯃ ꯌꯦꯡꯉꯒ ꯑꯩ ꯑꯦꯖꯁ ꯇꯧꯅꯕ ꯍꯣꯠꯅꯖꯒꯦ ꯍꯩꯒꯤꯗꯤ ꯃꯌꯥꯝ ꯑꯃ ꯂꯩꯌꯦ ꯍꯩꯗꯣ ꯃꯇꯝ ꯅꯥꯏꯕꯒꯤ ꯋꯥꯅꯦ ꯃꯇꯝꯒꯤ ꯃꯇꯨꯡꯏꯟꯅ ꯑꯗꯣ ꯑꯩꯈꯣꯏꯒꯤ ꯍꯩꯀ꯭ꯔꯨꯃꯛꯇꯤ ꯅꯠꯇꯕ ꯑꯩꯈꯣꯏ ꯒꯦꯍꯨꯔꯤꯒꯥꯏꯅ ꯑꯩꯈꯣꯏ ꯐꯖꯕ ꯍꯩ ꯑꯃꯁꯨ ꯂꯩꯔꯤꯌꯦ ꯁꯨꯝꯃꯛ ꯌꯨꯝꯗ ꯂꯩꯇ꯭ꯔꯃꯤꯅ ꯈꯪꯕꯨꯗꯤ ꯈꯪꯉꯝꯕ ꯌꯥꯏ ꯑꯗꯣ ꯎꯗꯕꯗꯤ ꯀꯨꯏꯔꯝꯃꯅꯤ ꯑꯗꯨꯒꯨꯝꯕ ꯃꯌꯥꯝꯁꯤꯡꯗꯣ ꯑꯩ ꯎꯠꯆꯒꯦ ꯍꯣꯏ ꯍꯣꯏ ꯍꯣꯏ ꯍꯣꯏ ꯍꯣꯏ ꯑꯣ ꯌꯥꯝ ꯃꯔꯛ ꯃꯔꯛꯇꯁꯨ ꯁꯨꯇꯤ ꯕꯦꯀꯦꯁꯟ ꯐꯪꯕ ꯃꯇꯝꯗ ꯁꯨꯃꯥꯏꯅ ꯀꯣꯏꯊꯣꯔꯛꯄꯁꯦ ꯌꯥꯝ ꯅꯨꯡꯉꯥꯏꯌꯦ ꯑꯗꯨꯒ ꯀꯩꯅꯣ ꯇꯧꯕꯤꯌꯣ ꯑꯗꯨꯝ ꯑꯩꯈꯣꯏ ꯑꯗꯨꯝ ꯂꯩꯖꯔꯤ ꯇꯨꯡꯒꯤ ꯍꯟꯗꯛ ꯑꯇꯩ ꯑꯇꯩ ꯈꯪꯅ ꯆꯥꯟꯅꯕ ꯃꯌꯥꯝ ꯀꯩꯅꯣ ꯇꯧꯔꯒꯁꯨ ꯀꯟꯇꯦꯛ ꯈꯧꯅꯔꯒ ꯑꯩꯈꯣꯏ ꯑꯗꯨꯝ ꯂꯩꯔꯤꯕ ꯑꯗꯨꯒꯤꯗꯤ ꯃꯣꯏꯔꯥꯡ ꯆꯠꯅꯤꯡꯉꯒꯁꯨ ꯑꯗꯨꯝ ꯍꯥꯏꯕꯤꯔꯛꯑꯣ ꯃꯣꯏꯔꯥꯡꯒꯤ ꯑꯗꯨꯝ ꯃꯐꯝ ꯑꯩꯈꯣꯏꯅ ꯑꯈꯪꯕ ꯑꯗꯨꯝ ꯒꯥꯏꯠ ꯇꯧꯖꯒꯦ ꯍꯣꯏ ꯎꯝ ꯍꯣꯏ ꯍꯣꯏ ꯌꯥꯏꯌꯦ ꯌꯥꯏꯌꯦ ꯀꯩꯁꯨꯝ ꯀꯥꯏꯗꯦ ꯑꯗꯨꯃꯥꯏꯅ ꯇꯧꯕꯤꯎ ꯍꯣ ꯐꯅꯤ ꯐꯅꯤ ꯑꯣꯖꯥ ꯑꯧ ꯍꯥꯏꯕꯤꯌꯣ ꯍꯥꯏꯕꯤꯌꯣ ꯑꯧ ꯑꯣ ꯌꯥꯅꯤ ꯌꯥꯅꯤ ꯀꯩꯁꯨ ꯀꯥꯏꯗꯦ ꯑꯣꯖꯥ ꯑꯗꯨꯝ ꯄꯥꯎ ꯐꯥꯎꯕꯤꯔꯛꯑꯣ ꯑꯩ ꯑꯩꯒꯤ ꯀꯟꯇꯦꯛ ꯅꯝꯕꯔꯗ ꯑꯗꯨꯝ ꯂꯧꯒꯦꯁꯨ ꯑꯗꯨꯝ ꯂꯧꯕꯤꯌꯨꯀꯣ ꯌꯥꯅꯤ ꯍꯣꯏ ꯍꯣꯏ